ꯑꯩꯈꯣꯏꯅ ꯍꯩꯂꯩ ꯃꯈꯜ ꯃꯊꯦꯜ ꯀꯌꯥ ꯑꯃ ꯄꯨꯊꯣꯛꯅꯤꯡꯉꯥꯏꯒꯤ ꯍꯣꯠꯅꯕꯗ ꯑꯩꯈꯣꯏꯅ ꯑꯋꯥꯕ ꯅꯪꯕ ꯍꯥꯏꯁꯦ ꯏꯁꯤꯡ ꯋꯥꯠꯄꯁꯨ ꯌꯥꯎꯗꯕ ꯅꯠꯇꯦ ꯌꯥꯎꯏ ꯅꯨꯡꯁꯥꯅ ꯀꯟꯅ ꯁꯥꯕꯗ ꯍꯩꯂꯩ ꯄꯨꯝꯅꯃꯛ ꯏꯁꯤꯡꯒꯤ ꯃꯇꯦꯡ ꯆꯪꯕꯅꯤꯅ ꯏꯁꯤꯡ ꯂꯩꯗꯨꯅ ꯑꯩꯈꯣꯏꯅ ꯊꯑꯣꯏꯅ ꯁꯦꯝꯕ ꯄꯥꯝꯕꯒꯤ ꯇꯧꯕꯁꯨ ꯑꯩꯈꯣꯏꯅ ꯃꯐꯝ ꯑꯃꯗꯒꯤ ꯏꯁꯤꯡꯒꯤ ꯃꯐꯝ ꯑꯃꯗꯒꯤ ꯏꯁꯤꯡ ꯂꯧꯔꯒ ꯁꯦꯝꯕ ꯑꯗꯨꯒ ꯍꯩꯂꯩ ꯑꯁꯦ ꯃꯤꯑꯣꯏ ꯑꯃꯈꯛꯅ ꯇꯧꯕ ꯌꯥꯗꯕꯅꯤꯅ ꯃꯤꯑꯣꯏ ꯈꯔꯅ ꯄꯨꯟꯁꯤꯜꯂꯒ ꯇꯧꯕꯗꯅ ꯍꯦꯟꯅ ꯈꯨꯗꯣꯡ ꯆꯥꯕ ꯂꯩꯕ ꯑꯗꯨꯒꯨꯝꯕꯒꯤ ꯄꯩꯁꯥꯗꯤ ꯍꯦꯛ ꯕꯖꯦꯠꯇꯤ ꯂꯩꯇꯕꯒꯨꯝꯕꯗ ꯑꯩꯈꯣꯏꯅ ꯑꯩꯈꯣꯏꯅ ꯋꯥꯅ ꯋꯥꯅ ꯑꯩꯈꯣꯏ ꯑꯃ ꯑꯅꯤꯅ ꯇꯧꯕ ꯑꯗꯨꯒ ꯂꯩ ꯍꯩꯂꯩꯁꯤꯡ ꯑꯗꯨꯕꯨ ꯑꯩꯈꯣꯏꯅ ꯐꯖꯅ ꯍꯣꯠꯅꯕꯗ ꯃꯤꯑꯣꯏ ꯈꯔꯗꯤ ꯆꯪꯒꯗꯕ ꯑꯗꯨꯕꯨ ꯂꯦꯕꯔꯗꯣ ꯑꯩꯈꯣꯏꯅ ꯅꯦꯛꯂꯨꯔꯗꯤ ꯄꯩꯁꯥ ꯄꯤꯕ ꯇꯥꯏꯕꯅꯤꯅ ꯄꯩꯁꯥ ꯄꯤꯔꯒ ꯁꯦꯝꯒꯠꯅꯤꯡꯉꯥꯏꯒꯤ ꯄꯩꯁꯥꯁꯨ ꯑꯃꯨꯛ ꯂꯩꯇꯕ ꯑꯋꯥꯕ ꯀꯌꯥꯅ ꯑꯋꯥꯕ ꯀꯌꯥ ꯑꯣꯏꯕꯅ ꯑꯩꯈꯣꯏꯅ ꯄꯩꯁꯥ ꯄꯤ ꯄꯩꯁꯥ ꯄꯤꯗ꯭ꯔꯁꯨ ꯑꯩꯈꯣꯏꯅ ꯑꯗꯨꯝ ꯁꯦꯝꯖꯕ ꯍꯩꯂꯩꯒꯤ ꯃꯈꯣꯡꯗ ꯑꯃꯗ ꯑꯃꯗ ꯇꯤꯟ ꯀꯔꯤ ꯀꯔꯥ ꯇꯥꯔꯛꯄꯁꯨ ꯍꯤꯗꯥꯛ ꯑꯃꯗꯤ ꯀꯔꯤ ꯀꯔꯤ ꯑꯩꯈꯣꯏꯅ ꯍꯩꯂꯩꯒꯤ ꯑꯣꯏꯕꯗ ꯇꯥꯅꯕ ꯌꯥꯕꯁꯤꯡꯗ ꯇꯥꯅ ꯃꯈꯣꯏꯒꯤ ꯗꯤꯄꯥꯔꯃꯦꯠꯒ ꯇꯥꯅꯗꯨꯅ ꯑꯩꯈꯣꯏꯅ ꯂꯧꯊꯒꯗꯕ ꯍꯤꯗꯥꯛꯇꯕꯨ ꯑꯣꯏꯔꯁꯨ ꯀꯥꯟꯅꯒꯗꯕ ꯇꯥꯟꯅꯒꯗꯕꯁꯤꯡ ꯑꯗꯣ ꯑꯗꯨꯁꯨ ꯑꯩꯈꯣꯏꯅ ꯄꯥꯝꯖꯩ ꯑꯗꯨ ꯐꯪꯕꯁꯨ ꯌꯥꯎꯏ ꯐꯪꯗꯕꯁꯨ ꯌꯥꯎꯏ ꯍꯥꯏꯗꯤ ꯑꯩꯈꯣꯏꯅ ꯊꯥꯖꯟꯕ ꯆꯦ ꯆꯥꯡ ꯊꯥꯖꯟꯕ ꯑꯃ ꯑꯃ ꯇꯧꯒꯗꯕ ꯃꯌꯥꯝ ꯑꯗꯣ ꯇꯧꯔꯒ ꯈꯟꯗꯕꯁꯨ ꯌꯥꯎꯏ ꯈꯟꯕꯁꯨ ꯌꯥꯎꯏ ꯐꯪꯕꯁꯨ ꯌꯥꯎꯏ ꯐꯪꯗꯕꯁꯨ ꯌꯥꯎꯏ ꯍꯩꯂꯩꯅ ꯃꯔꯥꯡ ꯀꯥꯏꯅ ꯄꯨꯊꯣꯛꯅꯤꯡꯉꯥꯏꯒꯤꯗꯃꯛꯇ ꯃꯤ ꯑꯄꯨꯟꯕꯅ ꯊꯕꯛ ꯁꯨꯃꯤꯟꯅꯕ ꯑꯃꯗꯤ ꯇꯤꯟ ꯀꯥꯡ ꯃꯁꯥ ꯃꯎ ꯅꯥꯟꯅ ꯊꯝꯅꯕ ꯇꯤꯟꯀꯥꯡ ꯇꯥꯗꯅꯕ ꯐꯖꯅ ꯍꯤꯡꯅꯤꯡꯉꯥꯏ ꯍꯣꯠꯅꯕꯗ ꯌꯥꯝꯅ ꯑꯩꯈꯣꯏꯗ ꯑꯋꯥꯕ ꯈꯔꯗꯤ ꯑꯗꯨꯝ ꯃꯥꯏꯌꯣꯛꯅꯩ ꯑꯗꯨꯕꯨ ꯀꯣꯟꯅꯗꯗꯤ ꯍꯩꯂꯩꯒꯤ ꯐꯖꯕ ꯀꯌꯥ ꯑꯗꯨꯅ ꯑꯋꯥꯕꯁꯤꯡ ꯑꯗꯨꯕꯨ ꯀꯥꯎꯊꯣꯛꯑꯒ ꯑꯗꯨꯃꯛ ꯁꯦꯝꯃꯤ ꯃꯈꯥ ꯇꯥꯅ ꯑꯗꯨꯃꯛ ꯐꯖ ꯐꯖꯅ ꯑꯗꯨꯃꯛ ꯁꯦꯝꯗꯨꯅ ꯍꯩꯂꯩ ꯆꯥꯔꯥ ꯀꯌꯥ ꯑꯃ ꯄꯨꯊꯣꯛꯇꯨꯅ ꯍꯩꯂꯩ ꯆꯥꯔꯥ ꯄꯨꯊꯣꯛꯈ꯭ꯔꯕ ꯃꯇꯨꯡꯗꯗꯤ ꯑꯩꯈꯣꯏꯗ ꯀꯥꯟꯅꯕꯁꯨ ꯑꯗꯨꯝ ꯂꯥꯛꯑꯦ ꯄꯩꯁꯥꯗ ꯑꯣꯏꯒꯦꯔ ꯑꯃꯗ ꯑꯣꯏꯒꯦꯔ ꯃꯤꯡꯆꯠꯇ ꯑꯣꯏꯒꯦꯔ ꯑꯗꯨꯒꯨꯝꯕꯁꯤꯡ ꯑꯗꯨꯒꯤ ꯈꯜꯂ ꯑꯩꯈꯣꯏꯅ ꯑꯗꯨꯝ ꯁꯦꯝꯃꯦ ꯑꯋꯥꯕ ꯀꯌꯥ ꯑꯃꯁꯨ ꯑꯗꯨꯝ ꯀꯥꯎꯊꯣꯛꯑꯦ